ꯑꯧ ꯃꯥꯅꯤ ꯍꯥꯏꯕꯤꯎ ꯀꯅꯥꯅꯣ ꯄꯥꯏꯈꯣꯝꯕ ꯍꯥꯏꯗꯤ ꯑꯉꯥꯡ ꯑꯃ ꯁꯥꯟꯅꯕꯗꯨꯒꯤ ꯃꯃꯥꯔꯣ ꯉꯔꯥꯡꯒꯤ ꯄꯔꯤꯈꯥ ꯁꯤ ꯃꯣꯏ ꯅꯍꯥꯟ ꯅꯣꯇꯤꯁꯇꯤ ꯊꯣꯛꯈ꯭ꯔꯕꯅꯤꯕꯀꯣ ꯅꯣꯇꯤꯁ ꯊꯣꯛꯄꯁꯤꯗ ꯍꯞꯇꯥꯃꯨꯛ ꯂꯩꯔꯒ ꯂꯥꯛꯀꯗꯕ ꯃꯊꯪꯒꯤ ꯅꯦꯛꯁ ꯍꯥꯏꯕꯗꯤ ꯃꯟꯗꯦꯁꯤꯗꯒꯤ ꯍꯧꯒꯗꯕꯅꯦꯕ ꯑꯗꯣ ꯃꯥꯒꯤ ꯁꯥꯟꯅꯕ ꯆꯠꯄꯒꯤꯁꯦ ꯃꯈꯣꯏ ꯗꯦꯗ ꯀꯌꯥꯃꯨꯛꯇ ꯆꯠꯄꯤꯒꯦ ꯈꯟꯕꯅꯣ ꯃꯈꯣꯏ ꯑꯥꯗꯅ ꯃꯈꯣꯏꯒꯤ ꯎꯠꯀꯗꯕꯁꯦ ꯗꯤꯁꯇ꯭ꯔꯤꯛꯀꯤ ꯑꯣꯏꯅ ꯍꯥꯏꯕꯗꯤ ꯃꯇꯝꯁꯤ ꯑꯦꯛꯖꯥꯝ ꯃꯅꯨꯡ ꯇꯥꯁꯤꯜꯂꯦ ꯍꯥꯏꯕꯒꯤꯅꯦꯕ ꯑꯣ ꯍꯣꯏ ꯑꯗꯨ ꯃꯣꯏ ꯁꯥꯟꯅꯕꯒꯤ ꯆꯠꯄꯁꯦ ꯃꯥ ꯃꯊꯟꯇꯗꯤ ꯑꯣꯏꯗꯕꯅꯦꯕ ꯑꯩꯈꯣꯏꯒꯤ ꯃꯈꯣꯏꯒꯤ ꯃꯈꯣꯏꯒꯤ ꯗꯤꯁꯇ꯭ꯔꯤꯛ ꯗꯤꯁꯇ꯭ꯔꯤꯛꯀꯤ ꯑꯣꯏꯅ ꯍꯥꯏꯕꯗꯤ ꯀꯣꯂꯦꯁꯀꯤ ꯋꯤꯛ ꯑꯣꯏꯅ ꯇꯧꯔꯒ ꯁꯥꯟꯅꯕꯒꯤ ꯈꯟꯕꯁꯤꯗ ꯄꯥꯏꯈꯣꯟꯕꯁꯨ ꯌꯥꯎꯔꯦ ꯑꯗꯨꯗꯒꯤ ꯔꯣꯖꯤꯅꯥ ꯍꯥꯏꯕ ꯅꯨꯄꯤ ꯑꯃꯁꯨ ꯃꯈꯣꯏ ꯋꯦꯠ ꯂꯤꯐꯇꯤꯡꯒꯤ ꯌꯥꯎꯏꯕꯀꯣ ꯑꯗꯨꯃꯥꯏꯅ ꯃꯈꯣꯏ ꯑꯩꯈꯣꯏꯒꯤ ꯁꯤꯒꯤ ꯀꯣꯂꯦꯁꯇꯒꯤꯁꯨ ꯃꯈꯣꯏ ꯑꯍꯨꯝ ꯃꯔꯤ ꯁꯨꯕꯅꯤ ꯑꯗꯨꯅ ꯍꯥꯏꯗꯤ ꯃꯈꯣꯏ ꯑꯍꯨꯝ ꯃꯔꯤ ꯁꯨꯕꯅꯤꯅ ꯆꯠꯄꯒꯤꯁꯦ ꯑꯗꯨꯝ ꯍꯥꯏꯗꯤ ꯑꯣꯖꯥ ꯃꯈꯩꯁꯤ ꯃꯈꯣꯏ ꯃꯤꯇꯤꯡ ꯇꯧꯔꯒ ꯉꯔꯥꯡꯁꯤ ꯈꯟꯅꯕꯅꯤ ꯑꯉꯥꯡ ꯃꯈꯩꯒꯤ ꯆꯠ ꯃꯥꯅ ꯍꯜꯂꯛꯑꯒ ꯃꯈꯣꯏꯒꯤ ꯑꯦꯛꯖꯥꯝ ꯊꯥꯕ ꯌꯥꯕ ꯃꯈꯣꯏꯒꯤ ꯀꯣꯝꯊꯣꯛꯄ ꯍꯥꯏꯔꯒꯗꯤ ꯑꯗꯨꯃꯥꯏꯅ ꯍꯥꯏꯗꯤ ꯍꯥꯏꯅꯈ꯭ꯔꯕꯅꯤ ꯑꯪ ꯌꯥꯔꯅꯤ ꯃꯈꯣꯏꯗꯨ ꯑꯗꯨꯝ ꯍꯌꯦꯡ ꯍꯥꯏꯕꯗꯤ ꯅꯣꯇꯤꯁ ꯊꯣꯛꯂꯛꯑꯅꯦꯕꯀꯣ ꯇꯣꯉꯥꯟꯅ ꯃꯈꯣꯏꯒꯤ ꯑꯗꯨꯃꯥꯏꯅ ꯁꯥꯟꯅꯕ ꯆꯠꯄꯒꯤꯗꯣ ꯍꯜꯂꯛꯑꯒ ꯃꯈꯣꯏꯒꯤ ꯅꯨꯃꯤꯠ ꯑꯃ ꯂꯦꯞꯄꯒ ꯃꯈꯣꯏ ꯈꯛꯇꯒꯤ ꯑꯣꯏꯅ ꯑꯦꯛꯖꯥꯝ ꯊꯥꯕꯒꯤ ꯍꯥꯏꯔꯒ ꯑꯗꯨꯃꯥꯏꯅ ꯅꯣꯇꯤꯁꯄꯨꯗꯤ ꯊꯣꯛꯂꯛꯑꯅꯤ ꯅꯣꯇꯤꯁ ꯊꯣꯛꯇ꯭ꯔꯤꯕꯒꯤ ꯈꯪꯗꯕ ꯑꯣꯏꯔꯝꯃꯅꯤ ꯑꯉꯥꯡꯗꯨꯅ ꯑꯣ ꯍꯧꯖꯤꯛ ꯆꯠꯄꯒꯤꯗꯤ ꯑꯗꯨꯝ ꯃꯁꯥꯒꯤ ꯂꯅꯥꯏꯒꯤ ꯑꯣꯏꯅ ꯇꯧꯔꯅꯦꯕ ꯍꯜꯂꯛꯑꯒ ꯃꯈꯣꯏꯒꯤ ꯆꯇꯈꯤꯕꯒꯤ ꯍꯥꯏꯕꯗꯤ ꯇ꯭ꯔꯦꯕꯦꯜꯂꯤꯡꯒꯤ ꯃꯈꯣꯏꯒꯤ ꯄꯩꯁꯥ ꯆꯪꯈꯤꯕꯗꯣ ꯑꯗꯣ ꯀꯣꯂꯦꯁꯀꯤ ꯑꯣꯏꯅ ꯍꯥꯏꯕꯗꯤ ꯈꯔꯗꯤ ꯍꯟꯖꯤꯟꯖꯒꯅꯤ ꯑꯗꯣ ꯍꯧꯖꯤꯛ ꯑꯍꯥꯟꯕ ꯆꯇꯄꯒꯤꯗꯤ ꯃꯈꯣꯏ ꯃꯁꯥꯒꯤ ꯂꯥꯅꯥꯏꯒꯤ ꯑꯣꯏꯒꯗꯕꯅꯤ

ꯍꯣꯏ ꯀꯩꯁꯨ ꯎꯝ ꯍꯣꯏ ꯍꯣꯏ ꯍꯥꯏꯑꯣ ꯄꯥꯏꯈꯣꯝꯕꯗꯨꯁꯨ ꯑꯗꯨꯝ ꯍꯥꯏꯕꯗꯤ ꯁꯥꯟꯅꯕ ꯀꯟꯕꯅꯤꯅ ꯀꯟꯅ ꯍꯣꯠꯅꯧ ꯈꯣꯠꯂꯣ ꯃꯥꯒꯤ ꯑꯦꯛꯖꯥꯝꯒꯤꯗꯨꯁꯨ ꯑꯗꯨꯝ ꯍꯦꯟꯅ ꯀꯟꯅ ꯍꯣꯠꯅꯅꯕꯒꯤ ꯑꯩꯈꯣꯏꯒꯤ ꯄ꯭ꯔꯤꯟꯁꯤꯄꯥꯜꯒꯤ ꯁꯥꯏꯠꯇꯩꯁꯨ ꯍꯥꯏꯗꯤ ꯋꯤꯁ ꯄꯤꯔꯏ ꯋꯤꯁ ꯄꯤꯖꯔꯤ